ꯑꯩꯅ ꯄꯩꯁꯥ ꯀꯂꯦꯛꯁꯟ ꯇꯧꯔꯒ ꯊꯝꯕꯁꯤ ꯀꯃꯥꯏꯅ ꯊꯝꯒꯦ ꯍꯥꯏꯕꯕꯨ ꯑꯩꯒꯤ ꯌꯥꯝꯅ ꯇꯣꯡꯉꯥꯟꯕ ꯁꯦꯀ꯭ꯔꯦꯠ ꯌꯥꯝꯅ ꯂꯨꯕ ꯌꯥꯝꯅ ꯌꯥꯝ ꯄꯤꯛꯆꯕ ꯀꯩꯅꯣ ꯑꯃ ꯂꯩꯌꯦ ꯑꯩꯒꯤ ꯎꯄꯨ ꯒꯣꯗ꯭ꯔꯦꯁꯀꯤ ꯃꯅꯨꯡꯗ ꯑꯗꯨꯒꯤ ꯒꯣꯗ꯭ꯔꯦꯁ ꯃꯅꯨꯡꯁꯤꯗꯒꯤꯁꯤꯗ ꯑꯩꯅ ꯑꯩꯒꯤ ꯀꯂꯦꯛꯁꯟ ꯇꯧꯕ ꯄꯩꯁꯥꯁꯤꯡꯁꯤ ꯌꯥꯝ ꯃꯇꯝ ꯀꯨꯏꯅ ꯁꯥꯡꯅ ꯂꯩꯔꯛꯄ ꯑꯣꯏꯔꯒꯁꯨ ꯑꯗꯒꯤꯗ ꯌꯥꯝꯅ ꯂꯨꯅ ꯅꯥꯟꯅ ꯂꯩꯅꯅꯕꯒꯤꯗꯃꯛꯇ ꯑꯩ ꯀꯔꯤꯒꯨꯝꯕ ꯀꯥꯟꯗ ꯃꯔꯛ ꯃꯔꯛꯇ ꯍꯥꯏꯔꯤꯕ ꯄꯣꯠ ꯑꯁꯤ ꯑꯩꯈꯣꯏꯅ ꯃꯐꯝ ꯑꯁꯤ ꯑꯩ ꯐꯖꯅ ꯀꯩꯅꯣꯒ ꯐꯤꯅꯥꯏꯜꯒꯨꯝꯕ ꯀꯔꯤꯒꯨꯝꯕ ꯑꯩꯈꯣꯏꯒꯤ ꯀꯩꯅꯣ ꯆꯥꯝꯊꯣꯛꯅꯤꯡꯉꯥꯏ ꯑꯗꯨꯒ ꯑꯩꯈꯣꯏꯒꯤ ꯐ꯭ꯂꯣꯔ ꯐꯤꯅꯥꯏꯜꯒꯨꯝꯕꯒꯤ ꯇꯥꯏꯞꯇꯨꯗ ꯀꯪꯅ ꯇꯩꯊꯣꯛꯑꯒ ꯑꯗꯨ ꯑꯃꯨꯛ ꯀꯪꯍꯜꯂꯀꯥꯟꯗ ꯑꯩꯈꯣꯏꯒꯤ ꯀꯔꯄꯨꯔ ꯐꯤ ꯀꯔꯄꯨꯔꯅꯆꯤꯡꯕ ꯑꯗꯨ ꯀꯣꯔꯅꯔ ꯀꯣꯔꯅꯔ ꯁꯤꯗꯒꯤꯁꯤꯗ ꯊꯝꯃꯒ ꯑꯩꯒꯤ ꯄꯩꯁꯥꯁꯤ ꯑꯩꯅ ꯀꯣꯛꯐꯥꯏ ꯀꯥꯗꯅꯕ ꯐꯖꯅ ꯏꯁꯇ꯭ꯔꯤꯅ ꯇꯞꯅ ꯇꯞꯅ ꯅꯝꯃꯒ ꯇꯤꯡꯅ ꯇꯤꯡꯅ ꯐꯖ ꯐꯖꯅ ꯑꯩꯅ ꯆꯦ ꯃꯈꯥꯗ ꯊꯥꯔꯒ ꯑꯗꯨ ꯆꯦꯗꯨꯒꯤ ꯃꯈꯥꯁꯤꯗ ꯅꯥꯟꯅ ꯅꯥꯟꯅ ꯑꯩ ꯊꯝꯃꯤ ꯑꯗꯨꯒꯤ ꯃꯇꯨꯡꯁꯤꯗꯒꯤꯁꯤꯗ ꯑꯩ ꯀꯔꯤꯒꯨꯝꯕ ꯀꯥꯟꯗ ꯃꯔꯛ ꯃꯔꯛꯇ ꯂꯧꯊꯣꯛꯑꯒ ꯑꯩꯅ ꯍꯥꯏꯔꯤꯕ ꯄꯩꯁꯥꯁꯤꯡ ꯑꯁꯤ ꯑꯩ ꯆꯦꯛ ꯇꯧꯖꯩ ꯑꯗꯨꯒ ꯑꯩ ꯀꯔꯤ ꯑꯃꯨꯛ ꯃꯊꯛ ꯃꯈꯥ ꯑꯣꯟꯊꯣꯛꯄꯤꯔꯒ ꯑꯃꯨꯛꯀ ꯊꯝꯃꯤ ꯀꯔꯤꯒꯤꯅꯣꯗꯤ ꯀꯨꯏꯅ ꯅꯟꯁꯤꯜꯂꯒ ꯊꯝꯃꯒꯗꯤ ꯃꯗꯨ ꯃꯈꯥ ꯊꯪꯕ ꯄꯣꯠ ꯑꯗꯨ ꯁꯣꯛꯑꯝꯕꯁꯨ ꯌꯥꯕꯒꯤ ꯆꯥꯟꯁꯦꯁ ꯂꯩꯕ꯭ꯔꯥ ꯌꯦꯡꯉꯒ ꯑꯩ ꯑꯗꯨꯃꯥꯏꯅ ꯁꯦꯝꯗꯣꯛ ꯁꯦꯃꯖꯤꯟ ꯇꯧꯔꯒ ꯑꯩ ꯑꯗꯨ ꯀꯩꯅꯣꯁꯦ ꯊꯝꯃꯦ ꯄꯩꯁꯥꯁꯦ ꯑꯗꯨꯃꯥꯏꯅ ꯇꯧꯗꯅ ꯑꯩ ꯁꯦꯒꯥꯏ ꯂꯨꯀꯥꯏ ꯇꯧꯗꯅꯕꯒꯤ ꯑꯩ ꯄ꯭ꯔꯤꯚꯦꯟ ꯇꯧꯕꯒꯤ ꯑꯗꯨꯒꯨꯝꯕ ꯑꯃ ꯑꯩ ꯇꯧꯖꯩ